ꯍꯜꯂꯣ ꯁꯤꯕꯨ ꯑꯩꯈꯣꯏꯒꯤ ꯁ꯭ꯀꯤꯟ ꯀꯤꯌꯥꯔꯒꯤ ꯀꯩꯅꯣꯗꯨꯔꯣ ꯗꯨꯀꯥꯟꯗꯨꯔꯣ ꯑꯩꯈꯣꯏꯒꯤ ꯁ꯭ꯀꯤꯟ ꯀꯤꯌꯥꯔꯒꯤ ꯃꯔꯝꯗ ꯈꯤꯇ ꯍꯥꯏꯒꯦ ꯇꯧꯕꯅꯦ ꯃꯥꯏꯁꯤꯗꯅꯦ ꯑꯩꯈꯣꯏꯒꯤ ꯆꯍꯤꯁꯦ ꯑꯩꯈꯣꯏ ꯍꯧꯖꯤꯛ ꯑꯩ ꯍꯧꯖꯤꯛ ꯐꯣꯔꯇꯤ ꯑꯩꯠ ꯑꯗꯨꯃꯥꯏ ꯁꯨꯔꯦꯕ ꯃꯥꯏꯁꯤ ꯃꯥꯏꯁꯤꯗ ꯑꯩꯈꯣꯏꯒꯤ ꯃꯥꯏꯍꯤꯡꯅꯤ ꯈꯪꯗꯦ ꯀꯩꯅꯣ ꯈꯪꯗꯦ ꯁꯝꯕ꯭ꯔꯨꯒꯤ ꯇꯥꯏꯞꯇ ꯇꯧꯔꯒ ꯄꯥꯛ ꯄꯥꯛꯅ ꯊꯣꯛꯂꯛꯑꯒ ꯑꯁꯨꯝ ꯍꯥꯛꯀꯆꯕ ꯑꯃ ꯐꯥꯎꯋꯦꯕ ꯑꯗꯨ ꯑꯗꯨꯕꯨ ꯀꯔꯝꯍꯥꯏꯅ ꯇꯧꯔꯤꯖꯥꯠꯅꯣ ꯑꯩꯈꯣꯏ ꯑꯍꯟ ꯑꯣꯏꯁꯜꯂꯛꯄꯩꯔ ꯑꯗꯨ ꯁ꯭ꯀꯤꯟ ꯀꯤꯌꯥꯔꯗ ꯇꯧꯔꯒ ꯂꯥꯛꯑꯒ ꯇꯥꯊꯣꯛ ꯇꯥꯁꯤꯟ ꯇꯧꯒꯗ꯭ꯔ ꯑꯗꯨꯕꯨ ꯀꯃꯥꯏ ꯇꯧꯁꯤꯒꯦ ꯎꯝ ꯎꯝ

ꯎꯝ ꯑꯣ ꯑꯗꯨꯗꯤ ꯎꯝ ꯗꯨꯀꯥꯟꯗꯨꯗ ꯂꯥꯛꯄꯒꯤ ꯄꯨꯡꯁꯦ ꯄꯨꯡꯁꯦ ꯀꯌꯥꯃꯨꯛꯇ ꯂꯥꯛꯑꯒ ꯌꯥꯅꯤ ꯄꯨꯡ ꯀꯌꯥꯒꯤ ꯑꯗꯨꯋꯥꯏꯗ

ꯑꯣ

ꯑꯣ ꯑꯗꯨꯗꯤ ꯗꯣꯛꯇꯔꯒ ꯎꯅꯕ ꯑꯃ ꯗꯔꯀꯥꯔ ꯇꯥꯔꯤꯅꯦ ꯑꯩꯁꯦꯀꯣ ꯃꯥꯏꯁꯦ ꯃꯔꯦꯡ ꯃꯔꯦꯡ ꯃꯔꯦꯡ ꯆꯠꯂꯦ ꯑꯗꯨꯒ ꯑꯩꯈꯣꯏꯒꯤ ꯁꯝꯕ꯭ꯔꯨꯅꯤ ꯈꯪꯗꯦ ꯃꯥꯏꯍꯤꯡꯅꯤ ꯈꯪꯗꯦ ꯄꯪꯊꯣꯛꯇ ꯊꯣꯛꯄ ꯑꯃ ꯇꯧꯏ

ꯍꯣꯏ ꯑꯗꯨꯗꯤ ꯑꯗꯨꯃꯥꯏꯅ ꯍꯌꯦꯡꯗꯨ ꯑꯩ ꯑꯝꯇ ꯂꯥꯛꯆꯒꯦ ꯑꯗꯨꯒ ꯍꯥꯏꯅꯔꯁꯤ ꯀꯝꯄꯦꯅꯤꯗꯣ ꯑꯩꯗꯤ ꯑꯉꯥꯡꯈꯩꯅ ꯇꯧꯔꯒ ꯂꯩꯔꯒ ꯇꯩꯅꯦ ꯑꯩꯁꯨ ꯀꯌꯥ ꯈꯪꯗꯦꯅꯦ ꯃꯥꯏꯒꯤ ꯃꯔꯝꯁꯦ ꯑꯗꯨ ꯃꯣꯏꯅ ꯁꯟꯁ꯭ꯀꯔꯤꯟ ꯈꯔ ꯇꯩꯕ ꯑꯗꯨꯗꯩ ꯍꯦꯟꯅꯕꯨꯗꯤ ꯀꯩꯏꯝ ꯁꯤꯖꯤꯟꯅꯗꯦ

ꯎꯝ ꯁꯟꯁ꯭ꯀꯔꯤꯟ ꯂꯦꯛꯃꯤ ꯁꯟꯁ꯭ꯀꯔꯤꯟꯗꯨꯃꯗꯤ ꯁꯤꯖꯤꯟꯅꯩꯌꯦ ꯑꯥ ꯑꯦꯁ ꯄꯤ ꯑꯦꯐ ꯀꯩꯅꯣꯗꯣ ꯐꯤꯐꯇꯤꯗꯣ ꯑꯗꯨ ꯎꯝ ꯑꯧ ꯑꯗꯨꯕꯨꯗꯤ ꯑꯩꯅ

ꯁ꯭ꯀꯤꯟꯁꯦ ꯑꯩꯈꯣꯏ ꯕꯣꯗꯤ ꯂꯣꯏꯅꯃꯛꯀꯤ ꯑꯗꯨꯝ ꯁꯤꯖꯤꯟꯅꯗꯣꯏꯅꯤꯀꯣ

ꯑꯣ ꯕꯣꯗꯤ ꯂꯣꯁꯟ

ꯁꯥꯔꯦ ꯁꯥꯔꯦ ꯎꯝ ꯍꯣꯏ ꯑꯗꯨꯗꯤ ꯑꯩ ꯍꯌꯦꯡꯗꯣ ꯗꯣꯛꯇꯔꯗ ꯍꯥꯟꯅ ꯌꯦꯡꯉꯨꯔꯒ ꯗꯨꯀꯥꯟꯗꯨꯗ ꯑꯃꯨꯛ ꯂꯥꯛꯆꯔꯒꯦ

ꯎꯝ

ꯑꯣ ꯍꯣꯏ ꯍꯣꯏ ꯍꯣꯏ ꯑꯩ ꯍꯌꯦꯡꯗꯣ ꯂꯥꯛꯑꯒ ꯍꯥꯏꯅꯔꯒꯦ ꯍꯣꯏ ꯑꯗꯨꯗꯤ ꯍꯣꯏ ꯍꯣꯏ ꯑꯥ ꯑꯗꯨꯗꯤ ꯊꯝꯃꯒꯦꯀꯣ ꯎꯝ